ꯆꯥꯛ ꯊꯣꯡꯕꯒꯤ ꯀꯝꯄꯤꯇꯤꯁꯟ ꯁꯣ ꯌꯨꯇ꯭ꯌꯨꯕ ꯚꯤꯗꯤꯑꯣ ꯊꯥꯒꯠꯄ ꯑꯁꯤꯅꯆꯤꯡꯕꯁꯤꯡ ꯑꯩꯅ ꯑꯃꯨꯛꯇ ꯁꯔꯨꯛ ꯌꯥꯈꯤꯗ꯭ꯔꯤ ꯀꯔꯤꯒꯨꯝꯕ ꯑꯩꯅ ꯑꯄꯥꯝꯕ ꯃꯊꯦꯜ ꯑꯃ ꯊꯣꯡꯅꯤꯡꯂꯕꯗꯤ ꯃꯗꯨ ꯑꯩꯅ ꯌꯨꯇ꯭ꯌꯨꯕꯇꯒꯤ ꯌꯦꯡꯗꯨꯅ ꯊꯣꯡꯉꯤ